ꯄꯦꯝ ꯄꯣꯁꯥꯟ ꯁ꯭ꯀꯤꯝꯅ ꯑꯩꯈꯣꯏꯗ ꯑꯗꯨꯛꯀꯤ ꯃꯇꯤꯛ ꯀꯥꯟꯅꯕ ꯄꯤ ꯈꯨꯗꯝ ꯑꯣꯏꯅ ꯍꯥꯏꯔꯕꯗ ꯄ꯭ꯔꯥꯏꯃꯔꯤ ꯑꯃꯗꯤ ꯎꯞꯄꯔ ꯄ꯭ꯔꯥꯏꯃꯔꯤꯗ ꯀꯔꯤꯕ ꯑꯉꯥꯡꯁꯤꯡꯕꯨ ꯐ꯭ꯔꯤꯗ ꯂꯥꯏꯔꯤꯛ ꯇꯝꯕ ꯐ꯭ꯔꯤꯗ ꯂꯟꯁ ꯇꯧꯕ ꯑꯃꯗꯤ ꯑꯡꯒꯜꯋꯗꯤ ꯃꯥꯗ꯭ꯔꯥꯁꯥ ꯑꯃꯗꯤ ꯃꯥꯛꯇꯞꯁꯤꯡꯗꯁꯨ ꯐ꯭ꯔꯤꯗ ꯂꯥꯏꯔꯤꯛ ꯇꯝꯕ ꯑꯃꯗꯤ ꯐ꯭ꯔꯤꯗ ꯄꯤꯖꯕ ꯐꯤꯔꯣꯟ ꯌꯦꯟꯕꯒꯤ ꯈꯨꯗꯣꯡꯆꯥꯕ ꯑꯗꯨ ꯄꯤ